ꯑꯣ ꯇꯥꯔꯦ ꯀꯅꯥꯅꯣ ꯃꯥꯅꯦ ꯃꯥꯅꯦ ꯀꯔꯤ ꯀꯔꯤ ꯄꯣꯠ ꯂꯧꯗꯧꯅꯣ ꯑꯣ ꯆꯥꯝꯃꯒ ꯅꯤꯐꯨ ꯑꯥ ꯍꯩꯔꯨꯕꯣꯞ ꯂꯩ ꯑꯦ ꯀꯨꯟ ꯄꯤꯕ ꯀꯨꯟꯊ꯭ꯔꯥ ꯄꯤꯕ ꯂꯩ ꯎꯝ ꯕꯣꯔꯥ ꯂꯩꯅꯤ ꯐꯪꯅꯤ ꯑꯩꯈꯣꯏ ꯏꯅꯥꯛꯇꯅꯤ ꯕꯣꯔꯥ ꯌꯣꯜꯂꯤꯗꯨꯁꯨ ꯑꯩ ꯅꯥꯛꯇ ꯕꯣꯔꯥ ꯀꯩꯅꯣꯗꯨꯔꯣ ꯃꯄꯥꯛ ꯃꯆꯥꯗꯨꯔꯥ ꯑꯣ ꯑꯣ ꯃꯪꯒꯟ ꯌꯥꯎꯕꯗꯣ ꯎꯝ ꯂꯩꯅꯤ ꯂꯩꯅꯤ ꯑꯩ ꯅꯥꯛꯇ ꯂꯩ ꯑꯩ ꯅꯥꯛꯇ ꯐꯝꯃꯤꯌꯦꯕ ꯑꯃ ꯑꯦ ꯑꯩ ꯅꯥꯀꯟꯗ ꯂꯩꯌꯦ ꯑꯉꯥꯡ ꯐꯤꯔꯣꯟ ꯌꯣꯟꯕꯝ ꯑꯃꯁꯨ ꯑꯩꯒꯤ ꯅꯥꯀꯟꯗ ꯂꯩꯌꯦ ꯎꯝ ꯑꯧ ꯐꯤꯔꯣꯟꯗꯤ ꯑꯩꯒꯤ ꯅꯥꯀꯟꯗ ꯑꯃ ꯂꯩ ꯑꯣ ꯑꯗꯨ ꯌꯥꯅꯤ ꯌꯥꯅꯤ ꯅꯥꯀꯟꯗ ꯂꯣꯏ ꯂꯩꯅꯤ ꯏꯅꯛ ꯅꯛꯅꯩꯗ ꯑꯧ ꯏꯅꯛ ꯅꯛꯅꯩꯌꯦꯕ ꯑꯩ ꯐꯝꯃꯤ ꯖꯒꯥꯗꯨꯒ ꯎꯝ ꯑꯣ ꯌꯥꯅꯤ ꯌꯥꯅꯤ ꯈꯔ ꯑꯗꯨꯝ ꯌꯦꯡꯊꯣꯛ ꯌꯦꯡꯁꯤꯟ ꯇꯧ ꯌꯥꯅꯤ ꯀꯩꯗꯧꯉꯩ ꯂꯥꯛꯇꯣꯏꯅꯣ ꯌꯥꯝ ꯊꯨꯅ ꯂꯥꯛꯑꯣ ꯑꯩꯗꯤ ꯅꯨꯡꯗꯥꯡꯗꯤ ꯌꯥꯝ ꯊꯦꯡ ꯐꯝꯗꯦꯍꯩ ꯑꯦ ꯑꯌꯨꯛ ꯄꯨꯡ ꯇꯔꯨꯛ ꯃꯈꯥꯏ ꯇꯔꯦꯠ ꯑꯗꯨꯋꯥꯏꯗꯒꯤ ꯍꯥꯡꯉꯦ ꯑꯦ ꯅꯨꯡꯗꯥꯡꯋꯥꯏꯔꯝ ꯄꯨꯡ ꯃꯉꯥ ꯅꯨꯡꯗꯥꯡꯋꯥꯏꯔꯝ ꯄꯨꯡ ꯃꯉꯥꯒ ꯇꯥꯔꯗꯤ ꯑꯗꯨꯝ ꯀꯨꯝꯃꯦ ꯑꯧ ꯑꯥ ꯍꯥꯡꯉꯤ ꯍꯥꯡꯉꯤ ꯑꯗꯨꯝ ꯍꯥꯡꯉ ꯊꯝꯃꯤ ꯂꯥꯛꯑꯣ ꯂꯥꯛꯑꯣ ꯑꯩ ꯑꯗꯨꯝ ꯂꯩꯅꯤ ꯑꯣ ꯍꯣꯏ ꯍꯣꯏ ꯂꯥꯛꯑꯣ ꯂꯥꯛꯑꯣ ꯄꯨꯡ ꯃꯉꯥ ꯇꯥꯗ꯭ꯔꯤꯉꯩ ꯂꯥꯛꯑꯣ ꯅꯨꯡꯗꯥꯡꯋꯥꯏꯔꯝꯒꯤ